ꯅꯃꯤꯗꯥꯡ ꯋꯥꯏꯔꯝ ꯇꯨꯏꯁꯟ ꯅꯠꯇ꯭ꯔꯒ ꯂꯅꯥꯏ ꯇꯨꯏꯁꯟꯁꯤꯡꯅ ꯑꯉꯥꯡ ꯈꯔꯗ ꯀꯥꯟꯅꯕ ꯄꯤ ꯃꯁꯤꯅ ꯃꯈꯣꯏꯗ ꯑꯁꯦꯡꯕ ꯒ꯭ꯌꯥꯟ ꯂꯧꯁꯤꯡ ꯑꯃꯁꯨꯡ ꯁꯕꯖꯦꯛꯁꯤꯡꯗꯨ ꯍꯦꯟꯅ ꯃꯃꯨꯠ ꯇꯥꯕ ꯈꯪꯕꯗ ꯃꯇꯦꯡ ꯄꯥꯡꯉꯤ ꯇꯨꯏꯁꯟ ꯇꯧꯕꯁꯤꯅ ꯃꯈꯣꯏꯕꯨ ꯒ꯭ꯔꯦꯠ ꯋꯥꯔꯝꯕ ꯑꯃꯁꯨꯡ ꯃꯁꯥꯅ ꯍꯦꯟꯅ ꯃꯁꯥꯕꯨ ꯊꯥꯖꯖꯕꯗ ꯃꯇꯦꯡ ꯑꯣꯏ ꯑꯗꯨꯕꯨ ꯇꯨꯏꯁꯟ ꯀꯥꯍꯦꯟꯅ ꯇꯧꯕꯅ ꯃꯈꯣꯏꯗ ꯑꯋꯥꯕ ꯄꯤ ꯃꯔꯝ ꯑꯁꯤꯅ ꯃꯈꯣꯏꯗ ꯀꯥꯍꯦꯟꯅ ꯆꯣꯛꯊꯕ ꯑꯇꯣꯞꯄ ꯊꯕꯛ ꯇꯧꯕꯒꯤ ꯃꯇꯦꯡ ꯐꯪꯗꯕ ꯑꯃꯁꯨꯡ ꯄꯣꯊꯥꯕꯒꯤ ꯃꯠꯝꯁꯨ ꯐꯪꯗꯦ ꯑꯗꯨꯒ ꯁꯥꯇ꯭ꯔꯥ ꯈꯨꯗꯤꯡꯃꯛ ꯇꯨꯏꯁꯟ ꯇꯧꯕꯁꯨ ꯉꯝꯗꯦ ꯃꯔꯝ ꯑꯁꯤꯅ ꯃꯈꯣꯏꯒꯤ ꯃꯥꯛꯇ ꯈꯦꯠꯅꯕꯁꯤꯡ ꯂꯩ ꯃꯔꯝ ꯑꯁꯤꯅ ꯑꯉꯥꯡꯁꯤꯡꯕꯨ ꯑꯉꯥꯡꯁꯤꯡꯕꯨ ꯆꯥꯡ ꯃꯥꯟꯅꯅ ꯃꯍꯩ ꯃꯁꯤꯡ ꯑꯃꯁꯨꯡ ꯑꯍꯦꯟꯕ ꯃꯇꯝꯗ ꯃꯅꯤꯡꯅ ꯉꯝꯖꯕ ꯃꯤꯁꯤꯡꯒ ꯄꯨꯟꯕ ꯑꯗꯨꯒ ꯑꯦꯛꯁꯇ꯭ꯔꯥ ꯀꯨꯔꯤꯀꯨꯂ꯭ꯔꯁ ꯍꯥꯏꯕꯗꯤ ꯃꯍꯥꯛꯀꯤ ꯂꯥꯏꯔꯤꯛ ꯇꯝꯕ ꯁꯜꯂꯕꯀꯤ ꯃꯔ ꯑꯝꯗ ꯂꯩꯕ ꯊꯕꯛ ꯊꯧꯔꯝꯁꯤꯡ ꯌꯥꯎꯍꯟꯕ ꯍꯥꯏꯔꯤꯕꯁꯤꯡ ꯑꯁꯤ ꯈꯜ ꯃꯥꯟꯅꯅ ꯇꯝꯕ ꯃꯊꯧ ꯂꯩ ꯃꯄꯥ ꯃꯃꯥ ꯗꯔꯀꯥꯔ ꯑꯣꯏꯕ ꯐꯝꯒꯤ ꯃꯇꯨꯡ ꯑꯩꯅ ꯇꯨꯏꯁꯟ ꯇꯝꯔꯤꯉꯩꯕ

ꯂꯣꯏꯒꯗꯕꯅꯤ ꯑꯃꯁꯨꯡ ꯇꯧꯔꯕꯗꯤ ꯑꯉꯥꯡꯁꯤꯡꯗ ꯍꯦꯟꯅ ꯀꯥꯟꯅꯕ ꯐꯪꯒꯅꯤ